ꯕꯣꯂꯤꯋꯨꯗ ꯇꯣꯂꯤꯋꯨꯗꯅ ꯚꯥꯔꯠꯀꯤ ꯃꯐꯝ ꯈꯨꯗꯤꯡꯃꯛꯇ ꯐꯦꯁꯟꯒꯤ ꯑꯣꯏꯕ ꯐꯤꯖꯦꯠꯀꯤ ꯆꯠꯅꯕꯤ ꯑꯁꯤꯅ ꯏꯟꯈꯠꯂꯛꯂꯤꯕ ꯅꯨꯄꯥ ꯅꯨꯄꯤꯁꯤꯡꯗ ꯑꯗꯨꯛꯀꯤ ꯃꯇꯤꯛ ꯏꯊꯤꯜ ꯄꯤ ꯃꯈꯣꯏꯒꯤ ꯃꯇꯧ ꯃꯈꯣꯏꯒꯤ ꯐꯤꯖꯦꯠ ꯆꯥꯛꯆꯥ ꯏꯟꯈꯠꯂꯛꯂꯤꯕ ꯅꯨꯄꯥ ꯅꯨꯄꯤ ꯁꯤꯡꯅ ꯀꯟꯅ ꯇꯝꯅꯔꯤ ꯑꯗꯨꯕꯨ ꯃꯈꯣꯏꯅ ꯁꯦꯠꯅ ꯆꯥꯔꯤꯕ ꯑꯗꯨ ꯑꯇꯥꯡꯕ ꯀꯌꯥ ꯑꯃ ꯌꯥꯎꯋꯤ ꯑꯇꯥꯡꯕ ꯐꯤ ꯁꯤꯡ ꯑꯗꯨ ꯂꯥꯏꯔꯕ ꯏꯃꯨꯡꯒꯤ ꯃꯤ ꯁꯤꯡꯅꯗꯤ ꯂꯩꯕ ꯉꯝꯗꯕꯒꯤ ꯑꯋꯥꯕꯁꯨ ꯀꯌꯥ ꯑꯃ ꯌꯥꯎꯔꯤ ꯃꯔꯨ ꯑꯣꯏꯅ ꯑꯩꯈꯣꯏ ꯁꯣꯝꯗꯗꯤ ꯇꯃꯤꯜꯒꯤ ꯂꯨꯡꯒꯤꯗꯨ ꯌꯥꯝꯅ ꯄꯥꯝꯅ ꯆꯠꯅꯕꯤ ꯑꯣꯏꯅ ꯀꯟꯅ ꯁꯦꯠꯀꯠꯅꯔꯛꯂꯤ